ꯍꯦꯜꯂꯣ ꯍꯥꯎ ꯑꯥꯎ ꯍꯣꯏ ꯂꯥꯛꯑꯣ ꯑꯦ ꯃꯐꯝꯒꯤꯗꯤꯅꯦ ꯃꯐꯝ ꯉꯥꯛꯇ ꯂꯩꯌꯦꯕꯀꯣ ꯅꯪꯅ ꯀꯣꯏꯅꯤꯡꯕ ꯃꯐꯝ ꯃꯈꯩꯗꯣ ꯑꯩꯅ ꯂꯣꯏꯅ ꯄꯨꯅꯤ ꯑꯗꯣ ꯅꯪꯅ ꯄꯔꯞꯄꯞ ꯌꯦꯡꯅꯤꯡ ꯈꯠꯂꯛꯏꯁꯤꯅ ꯀꯩꯗꯧꯕꯩ ꯀꯛꯆꯤꯡꯒꯤ ꯃꯅꯝꯁꯦ ꯌꯥꯝ ꯈꯪꯅꯤꯡꯉꯛꯑꯕꯅꯦꯕ ꯅꯪꯁꯦ ꯅꯠꯇ꯭ꯔꯥ ꯄꯨꯒꯦ ꯀꯥꯛꯆꯤꯡꯗ ꯃꯐꯝ ꯌꯥꯝ ꯂꯩ ꯍꯧꯖꯤꯛꯇꯤꯅꯦ ꯑꯅꯧ ꯑꯅꯧꯕ ꯍꯥꯏꯗꯤ ꯑꯩꯈꯣꯏ ꯆꯤꯡꯗꯁꯨ ꯍꯥꯏꯗꯤ ꯀꯩꯅꯣ ꯎꯌꯣꯛꯆꯤꯡ ꯍꯧꯖꯤꯛꯇ ꯑꯩ ꯒꯥꯔꯗꯦꯟ ꯍꯥꯏꯗꯣ ꯍꯥꯟꯅ ꯎꯌꯣꯛꯆꯤꯡ ꯍꯥꯏꯔꯝꯃꯦꯕ ꯍꯧꯖꯤꯛꯅ ꯒꯥꯔꯗꯦꯟ ꯍꯥꯏꯈꯔꯦꯕꯀꯣ ꯑꯗꯩ ꯁꯤ ꯃꯅꯤꯡꯗꯁꯨ ꯏꯀꯣ ꯄꯥꯔꯛ ꯍꯥꯏꯗꯅ ꯑꯃ ꯂꯩꯔꯦ ꯑꯗꯒꯤ ꯑꯥ ꯂꯝꯈꯥꯏꯔꯣꯝꯗꯁꯨ ꯄꯨꯈ꯭ꯔꯤ ꯑꯃ ꯂꯩꯌꯦꯕꯀꯣ ꯑꯗꯨ ꯑꯗꯨꯗ ꯌꯦꯡꯉꯨꯁꯦ ꯑꯗꯨ ꯀꯔꯝꯕ ꯍꯥꯟꯅ ꯆꯠꯁꯤꯒꯦ ꯐꯖꯕꯁꯦ ꯒꯥꯔꯗꯦꯟꯁꯨ ꯑꯗꯨꯝ ꯐꯖꯔꯦ ꯑꯗꯒꯤ ꯍꯣꯏ ꯏꯀꯣ ꯄꯥꯔꯛꯁꯨ ꯍꯥꯟꯅꯗꯩ ꯍꯥꯏꯕꯕꯨꯗꯤ ꯍꯧꯖꯤꯛꯇꯤ ꯃꯅꯥ ꯃꯁꯤꯡ ꯌꯥꯝ ꯅꯧꯅ ꯁꯥꯒꯠꯂꯛꯄ ꯑꯗꯒꯤ ꯃꯥꯒꯤ ꯗꯦꯀꯣꯔꯦꯁꯟꯒ ꯃꯌꯥꯝ ꯑꯃ ꯁꯦꯝꯃ ꯈꯨꯐꯖꯔꯦꯕꯀꯣ ꯑꯗꯨꯒ ꯑꯥ ꯄꯨꯈ꯭ꯔꯤꯒꯤꯗꯣ ꯑꯗꯨꯁꯨ ꯉꯥ ꯅꯣꯡ ꯊꯥꯗꯗꯅ ꯑꯗꯒꯤ ꯑꯀꯣꯏꯕꯗ ꯄꯣꯠ ꯃꯌꯥꯝ ꯌꯣꯟꯗꯅ ꯀꯕꯣꯛꯀ ꯌꯣꯜꯂꯒ ꯀꯕꯣꯛꯇꯣ ꯂꯩꯔꯒꯅꯦ ꯑꯁ ꯉꯥꯗꯒ ꯄꯤꯖꯥꯗꯅ ꯑꯗꯩ ꯄꯨꯈ꯭ꯔꯤ ꯃꯌꯥꯏꯗ ꯃꯣꯏ ꯏꯁꯇꯦꯆꯨ ꯑꯃꯁꯨ ꯂꯩꯌꯦ ꯎꯆꯦꯛꯀꯤ ꯑꯗꯨꯒ ꯃꯇꯨꯡꯗ ꯑꯗꯨꯁꯨ ꯑꯅꯧꯕ ꯑꯗꯨꯝ ꯁꯦꯝꯒꯠꯈ꯭ꯔꯕꯅꯦ ꯍꯧꯖꯤꯛꯀꯥꯟꯗꯤ ꯑꯗꯨ ꯀꯔꯝꯕ ꯍꯥꯟꯅ ꯆꯠꯁꯦ ꯍꯥꯏꯕꯅꯣ ꯑꯩꯅ ꯑꯣꯏꯅ ꯈꯟꯗꯣꯛꯑꯝꯃꯣꯕ ꯑꯣ ꯐꯔꯦ ꯑꯗꯨ ꯑꯣꯏꯗꯤꯅꯦ ꯎꯝ ꯑꯗꯨꯗꯤ ꯆꯤꯡ ꯍꯥꯟꯅ ꯀꯥꯔꯁꯦ ꯆꯤꯡ ꯍꯥꯏꯗꯤꯅꯦ ꯒꯥꯔꯗꯦꯟꯗꯣ ꯍꯥꯟꯅ ꯀꯥꯔꯁꯦꯕꯀꯣ ꯒꯥꯔꯗꯦꯟꯗꯣ ꯍꯧꯖꯤꯛ ꯀꯥꯟꯗꯤ ꯃꯣꯏ ꯑꯅꯧ ꯑꯅꯧꯕ ꯃꯨꯔꯇꯤ ꯃꯍꯥꯗꯦꯕꯒꯤ ꯃꯨꯔꯇꯤ ꯑꯗꯒꯤ ꯂꯩꯗꯁꯨ ꯃꯈꯟ ꯃꯈꯟ ꯑꯗꯒꯤ ꯃꯣꯏ ꯍꯣꯇꯦꯜ ꯑꯗꯒꯤ ꯃꯤ ꯐꯝꯐꯝ ꯈꯣꯠꯐꯝ ꯑꯃꯁꯨ ꯌꯥꯝ ꯍꯦꯟꯅꯁꯨ ꯁꯥꯒꯠꯈ꯭ꯔꯕꯅꯦꯕꯀꯣ ꯍꯣꯏ ꯑꯩꯁꯨ ꯀꯥꯗꯕꯕꯨꯗꯤ ꯈꯔꯕꯨꯗꯤ ꯀꯨꯏꯔꯦꯕꯀꯣ ꯑꯗꯨ ꯑꯣꯏꯔꯁꯨ ꯑꯩꯁꯨ ꯀꯣꯏꯊꯣꯛꯄ ꯑꯣꯏꯅ ꯅꯪꯁꯨ ꯀꯣꯏꯊꯣꯛꯄ ꯑꯣꯏꯅ ꯀꯔꯤ ꯀꯔꯤꯅꯣꯗꯣ ꯑꯩꯈꯣꯏ ꯌꯦꯡꯉꯨꯔꯁꯤ ꯑꯗꯨ ꯂꯣꯏꯔꯒ ꯏꯀꯣ ꯄꯥꯔꯛꯁꯤꯗ ꯑꯃꯨꯛ ꯀꯥꯔꯁꯤ

ꯅꯨꯃꯤꯠꯇꯣ ꯅꯪ ꯀꯔꯤ ꯅꯨꯃꯤꯠꯇ ꯆꯠꯄ ꯄꯥꯝꯃꯤꯅꯣ ꯀꯃꯥꯏꯅ ꯇꯧꯕꯅꯣ ꯍꯌꯦꯡ ꯄꯨꯡ ꯀꯌꯥꯃꯨꯛꯇ ꯌꯧꯔꯛꯇꯣꯏꯕ ꯉꯟꯅ ꯌꯧꯔꯛꯑꯣ ꯄꯨꯡ ꯃꯥꯄꯟ ꯃꯈꯥꯏ ꯇꯔꯥ ꯑꯗꯨ ꯋꯥꯏꯗ ꯌꯧꯔꯛꯑꯣ ꯑꯗꯨ ꯅꯪꯅ ꯌꯧꯔꯛꯄ ꯍꯥꯏꯗꯣ ꯅꯪꯒꯤ ꯆꯥꯛ ꯏꯁꯤꯡꯗꯣ ꯑꯩꯈꯣꯏꯁꯤꯗ ꯇꯧꯔꯝꯃꯒꯦ ꯑꯗꯨꯒ ꯑꯩꯈꯣꯏ ꯄꯨꯂꯞ ꯆꯥꯛ ꯆꯥꯛ ꯆꯥꯛ ꯆꯥꯗꯕꯁꯨ ꯀꯨꯏꯔꯦ ꯆꯥꯃꯤꯟꯅꯗꯕꯁꯨ ꯀꯨꯏꯔꯦ ꯑꯗꯨꯒ ꯆꯥꯛ ꯆꯥꯔ ꯑꯃ ꯍꯥꯎ ꯍꯥꯎꯇ ꯆꯥꯃꯤꯟꯅꯔꯁꯦ ꯍꯪꯒꯥꯝ ꯃꯇꯝꯅꯤꯅ ꯍꯪꯒꯥꯝ ꯊꯣꯡꯉꯒꯦ ꯊꯣꯏꯗꯤꯡꯗꯣ ꯁꯨꯔꯒ ꯆꯥꯔꯁꯦ ꯑꯗꯨꯒ ꯅꯨꯡꯉꯥꯏꯅ ꯀꯣꯏꯊꯣꯛꯎꯔꯁꯦ ꯍꯣꯏ ꯑꯗꯨ ꯅꯪ ꯍꯌꯦꯡ ꯁꯣꯏꯔꯛꯄ ꯌꯥꯗꯦꯀꯣ ꯅꯪ ꯂꯥꯛꯑꯀꯥꯟꯗ ꯑꯩꯁꯨ ꯎꯝ ꯎꯝ ꯎꯝ